ꯍꯜꯂꯣ ꯑꯧ ꯃꯥꯅꯦ ꯃꯥꯅꯦ ꯀꯩ ꯑꯣꯏꯕꯤꯔꯒꯦ

ꯂꯩꯕꯁꯦ ꯒꯦꯁ ꯍꯥꯎ꯭ꯁꯀꯨꯝꯕꯁꯨ ꯂꯩꯕꯅꯦꯕ ꯑꯗꯨꯒ ꯀꯩꯅꯣ ꯃꯣꯏ ꯐ꯭ꯂꯣꯇꯤꯡ ꯀꯩꯅꯣ ꯍꯠꯀꯨꯝꯕ ꯑꯗꯨꯒꯨꯝꯕꯩꯁꯨ ꯑꯗꯨꯝ ꯁꯦꯟꯗ꯭ꯔꯒꯨꯝꯕꯔꯣꯝꯗ ꯆꯠꯂꯗꯤ ꯂꯣꯏ ꯂꯩꯕꯅꯦ ꯑꯗꯨꯒ ꯀ꯭ꯂꯥꯁꯤꯛ ꯍꯣꯇꯦꯜꯒꯤ ꯃꯈꯥꯗ ꯂꯩꯕ ꯔꯤꯁꯣꯔꯠ ꯑꯃꯁꯨ ꯂꯩꯕꯅꯦꯕ ꯑꯗꯨ ꯍꯤꯛ ꯕꯤꯜꯗꯤꯡ ꯑꯣꯏꯅ ꯂꯩꯕꯅꯦ ꯃꯣꯏꯒꯤꯗꯣ ꯍꯥꯏꯗꯤ ꯑꯦꯝꯄ꯭ꯂꯣꯌꯤꯒ ꯐꯖꯅ ꯊꯝꯃꯒ ꯍꯣꯇꯦꯜ ꯁꯔꯕꯤꯁ ꯄꯤꯔꯒ ꯂꯩꯕꯅꯦ ꯍꯣꯏ ꯑꯗꯨꯒꯨꯝꯕꯁꯨ ꯍꯣꯏ ꯑꯗꯨꯒꯨꯝꯕꯁꯨ ꯂꯩꯕꯅꯦ ꯑꯗꯣ ꯃꯤ ꯅꯤꯄꯥꯟ ꯂꯩꯕꯒꯤꯗꯤ ꯈꯤꯇꯪ ꯋꯥꯔꯅꯤ ꯑꯗꯨꯅ ꯑꯅꯤꯃꯨꯛ ꯅꯦꯛꯑꯒ ꯃꯔꯤ ꯃꯔꯤ ꯑꯗꯨꯃꯥꯏꯅ ꯂꯩꯕꯅ ꯅꯨꯡꯉꯥꯏꯗꯧ ꯃꯥꯜꯂꯦ ꯍꯣꯏ ꯑꯗꯨꯝ ꯑꯗꯨꯝ ꯀꯩꯁꯨꯕꯨꯗꯤ ꯀꯥꯏꯗꯦ ꯑꯗꯣ ꯍꯥꯏꯗꯤ ꯅꯣꯏꯅ ꯐꯖꯅ ꯍꯥꯏꯗꯤ ꯁꯦꯟꯅꯔꯒ ꯌꯦꯡꯖꯜꯂꯗꯤ ꯀꯥꯏꯕ ꯂꯩꯇꯦ ꯍꯣꯏ ꯍꯣꯏ ꯀꯩꯅꯣ ꯃꯣꯏꯅ ꯁ꯭ꯇꯣꯕꯀꯨꯝꯕ ꯍꯣꯏ ꯁ꯭ꯇꯣꯕꯀꯨꯝꯕꯁꯨ ꯄ꯭ꯔꯣꯕꯥꯏꯗ ꯇꯧꯕꯅꯦ ꯑꯗꯨꯒ ꯅꯣꯏꯅ ꯃꯄꯥꯟꯗꯩ ꯂꯩꯔꯒ ꯄꯨꯁꯜꯂꯛꯀꯦꯁꯨ ꯑꯗꯨꯝ ꯀꯩꯝ ꯑꯀꯥꯏꯕ ꯂꯩꯇꯕꯅꯦ ꯑꯗꯨꯒꯤꯗꯤ ꯍꯣꯏ ꯑꯩ ꯅꯝꯕꯔ ꯑꯃ ꯄꯤꯖꯔꯛꯀꯦ ꯑꯦꯖꯦꯟ ꯑꯃꯒꯤ ꯑꯗꯨ ꯃꯉꯣꯟꯗ ꯐꯣꯟ ꯇꯧꯔꯒ ꯍꯦꯟꯅ ꯍꯥꯏꯗꯤ ꯃꯨꯟꯅ ꯃꯉꯣꯟꯗ ꯍꯪꯕ ꯌꯥꯒꯅꯤ ꯍꯣꯏ ꯍꯣꯏ